ꯇꯥꯏꯌꯦ ꯀꯅꯥ ꯑ ꯃꯥꯅꯦ ꯑꯗꯣ ꯐꯣꯟ ꯇꯧꯔꯛꯏꯕ ꯅꯪ ꯀꯅꯥꯅꯣ ꯁꯥꯇ꯭ꯔꯔꯥ ꯃꯃꯤꯡ ꯍꯥꯏꯌꯨ ꯑꯩ ꯁꯤꯗ ꯐꯥꯛꯑ ꯌꯦꯡꯗꯣꯏꯅꯦ ꯑꯥ ꯅꯪ ꯀꯔꯤ ꯃꯇꯥꯡꯗ ꯍꯪꯅꯤꯡꯕ

ꯑꯣ ꯅꯪꯒꯤ ꯑꯦꯇꯦꯟꯗꯦꯟꯁꯁꯦ ꯃꯃꯥꯡꯒꯤ ꯊꯥꯒꯩꯗꯗꯤ ꯑꯗꯨꯝ ꯈꯔ ꯑꯗꯨꯝ ꯐꯖꯩꯀꯣ ꯑꯗꯣ ꯍꯟꯗꯛꯀꯤ ꯊꯥ ꯁꯤꯗꯗꯤ ꯅꯪ ꯅꯁꯥ ꯉꯝꯗꯦꯁꯨ ꯍꯥꯏꯔꯦ ꯑꯗꯣ ꯅꯪꯒꯤ ꯑꯦꯇꯦꯟꯗꯦꯟꯁꯁꯦ ꯐꯖꯕ ꯈꯔ ꯋꯥꯠꯂꯦ ꯑꯗꯣ ꯅꯪ ꯁꯨꯃꯥꯏꯅꯁꯨꯝ ꯁ꯭ꯀꯨꯜ ꯂꯦꯞꯇꯥꯔꯒꯗꯤ ꯅꯪ ꯑꯦꯛꯖꯥꯝ ꯊꯥꯕ ꯃꯇꯝꯗ ꯍꯌꯦꯡꯋꯥꯏ ꯑꯩꯈꯣꯏꯒꯤ ꯑꯦꯛꯖꯥꯝꯒꯤ ꯔꯨꯜ ꯑꯩꯈꯣꯏꯒꯤ ꯑꯦꯇꯦꯟꯗꯦꯟꯁ ꯁꯨꯗꯦ ꯍꯥꯏꯕꯒꯤ ꯅꯪ ꯈꯔ ꯑꯩꯈꯣꯏꯒꯤ ꯕꯦꯔꯥ ꯊꯥꯡꯕ ꯌꯥꯏꯀꯣ ꯑꯗꯨꯅ ꯅꯪ ꯅꯥꯔꯁꯨ ꯅꯥꯅ ꯅꯥꯕ ꯍꯣꯏ ꯅꯁꯥ ꯉꯝꯗꯕꯁꯤ ꯇꯝꯕ ꯉꯝꯕ ꯅꯠꯇꯦ ꯑꯗꯨ ꯑꯣꯏꯔꯒꯁꯨ ꯅꯪꯅ ꯅꯁꯥꯅ ꯁ꯭ꯀꯨꯜ ꯌꯧꯔꯛꯅꯕ ꯍꯣꯠꯅꯧ ꯑꯗꯨꯒ ꯅꯪ ꯁ꯭ꯀꯨꯜ ꯀꯥꯔꯛꯇꯕ ꯃꯇꯝꯗ ꯑꯩꯈꯣꯏꯒꯤ ꯂꯤꯞꯀꯨꯝꯕ ꯛꯦꯄ꯭ꯂꯤꯀꯦꯁꯟꯒꯨꯝꯕ ꯏꯅꯅꯕ ꯍꯣꯠꯅꯧ ꯑꯅ ꯍꯥꯏꯅꯤꯡꯉꯤ ꯑꯗꯨꯒ ꯅꯪꯒꯤ ꯀ꯭ꯂꯥꯁ ꯅꯣꯠꯁꯤꯡꯗꯣ ꯑꯗꯨ ꯑꯩꯈꯣꯏꯒꯤ ꯑꯇꯣꯞꯄ ꯅꯃꯥꯟꯅꯕꯁꯤꯡꯗꯒꯤ ꯁꯤꯟꯖꯤꯟ ꯈꯣꯠꯁꯟꯗꯅ ꯇꯧꯅꯕ ꯍꯥꯏꯅꯤꯡꯉꯤ ꯑꯇꯩ ꯍꯪꯅꯤꯡꯕ ꯀꯩ ꯀꯩ ꯂꯩꯔꯤ ꯑꯣ ꯂꯩꯅꯤ ꯂꯩꯅꯤ ꯑꯗꯨꯃꯥꯏꯅ ꯃꯦꯗꯤꯀꯦꯜ ꯁꯥꯔꯇꯤꯐꯤꯀꯦꯠꯀꯨꯝꯕ ꯌꯥꯎꯇꯥꯔꯒꯗꯤ ꯑꯗꯨꯝ ꯂꯥꯛꯑꯣ ꯁ꯭ꯀꯨꯜꯗ ꯑꯣꯏꯅ ꯑꯀꯨꯞꯄ ꯃꯔꯣꯟꯗꯣ ꯐꯖꯅ ꯈꯪꯅꯔꯁꯤ ꯐꯣꯟꯗ ꯁꯨꯝ ꯁꯥꯕꯁꯦ ꯅꯨꯡꯉꯥꯏꯇ꯭ꯔꯦ ꯑꯗꯨ ꯌꯥꯔꯒꯗꯤ ꯅꯪꯒꯤ ꯄꯦꯔꯦꯟꯠꯁꯀꯨꯝꯕ ꯑꯃ ꯌꯥꯎꯍꯜꯂꯛꯑꯣ ꯑꯣ ꯑꯣ ꯊꯝꯃꯣ ꯊꯝꯃꯣ